ꯍꯧꯖꯤꯛꯀꯤ ꯃꯇꯝꯗꯗꯤ ꯆꯥꯎꯈꯠꯂꯛꯄꯒꯤ ꯃꯇꯨꯡ ꯏꯟꯅ ꯄꯩꯁꯥ ꯇꯥꯟꯕꯒꯤ ꯂꯝꯕꯤꯁꯦ ꯑꯗꯨꯛꯀꯤ ꯃꯇꯤꯛ ꯂꯩꯔꯦ ꯃꯐꯝ ꯀꯌꯥꯗ ꯍꯣꯇꯦꯜ ꯀꯌꯥ ꯂꯤꯡꯈꯠꯇꯨꯅ ꯑꯗꯨ ꯅꯠꯇ꯭ꯔꯒꯅ ꯕꯦꯀꯔꯤ ꯀꯌꯥ ꯂꯤꯡꯈꯠꯇꯨꯅ ꯍꯧꯖꯤꯛꯇꯤ ꯊꯕꯛ ꯐꯪꯗꯅ ꯂꯩꯔꯤꯕ ꯅꯍꯥꯁꯤꯡꯗ ꯊꯕꯛ ꯐꯪꯍꯟꯕ ꯉꯝꯃꯦ ꯑꯗ ꯍꯣꯏ ꯁꯤꯅ ꯃꯥꯒꯤ ꯐꯨꯜ ꯇꯥꯏꯝ ꯑꯣꯏꯅ ꯀꯟ ꯊꯕꯛ ꯄꯤꯕ ꯉꯝꯗ꯭ꯔꯒꯁꯨ ꯑꯩꯈꯣꯏ ꯃ ꯃꯁꯥ ꯃꯁꯥꯒꯤ ꯑꯣꯏꯕ ꯈꯨꯗꯣꯡꯆꯥꯕꯁꯤꯡ ꯑꯗꯨ ꯃꯇꯝ ꯉꯥꯏꯅ ꯉꯥꯏꯅ ꯄꯥꯔꯠ ꯇꯥꯏꯝ ꯑꯣꯏꯅ ꯊꯕꯛꯁꯤꯡ ꯑꯁꯤ ꯇꯧꯁꯟꯕꯗ ꯀꯩꯁꯨ ꯋꯥꯅꯤꯡꯉꯥꯏ ꯑꯣꯏꯗꯦ ꯄꯩꯁꯥ ꯇꯥꯟꯕꯒꯤ ꯑꯣꯏꯅꯗꯤ ꯌꯥꯝꯅ ꯂꯥꯏꯔꯦ ꯑꯗꯨꯒ ꯌꯨꯝ ꯌꯨꯝꯗ ꯐꯥꯝ ꯇꯧꯗꯨꯅ ꯍꯤꯡꯂꯤꯕ ꯃꯤꯑꯣꯏꯁꯤꯡꯅ ꯄꯩꯁꯥ ꯇꯥꯟꯕ ꯑꯁꯤ ꯍꯣꯏ ꯋꯥꯅ ꯇꯥꯜꯂꯒꯕꯨꯗꯤ ꯑꯗꯨꯃꯛ ꯐꯪꯗꯤ ꯐꯪꯏ ꯑꯗꯨꯕꯨ ꯅꯍꯥ ꯏꯟꯈꯠꯂꯛꯏꯕ ꯅꯍꯥꯁꯤꯡꯅ ꯍꯦꯟꯅ ꯄꯩꯁꯥ ꯇꯥꯟꯕꯒꯤ ꯅꯤꯌꯣꯝ ꯑꯁꯤ ꯁꯤꯒꯨꯃꯕ ꯍꯣꯇꯦꯜ ꯏꯟꯗꯁꯇ꯭ꯔꯤꯁꯤꯡꯁꯤꯗ ꯌꯥꯎꯁꯟꯗꯨꯅ ꯅꯠꯇ꯭ꯔꯒ ꯕꯦꯀꯔꯤꯁꯤꯡꯁꯤꯗ ꯏꯁꯥꯒꯤ ꯏꯍꯩꯁꯨ ꯇꯝꯁꯤꯜ ꯇꯝꯁꯤꯜꯍꯧꯕ ꯑꯣꯏꯅ ꯑꯩꯈꯣꯏꯅ ꯊꯕꯛꯁꯤꯡ ꯑꯁꯤ ꯌꯥꯎꯁꯟꯕꯗ ꯀꯩꯁꯨ ꯀꯥꯏꯕ ꯂꯩꯇꯦ